ꯑꯩꯈꯣꯏꯅ ꯈꯣꯟꯖꯦꯜ ꯆꯣꯛꯊꯕ ꯏꯁꯩ ꯌꯥꯝꯅ ꯁꯛꯂꯨꯔꯕ ꯃꯇꯨꯡꯗ ꯆꯣꯛꯊꯕ ꯈꯣꯠꯊꯕ ꯁꯤꯗꯔꯛꯄ ꯌꯥꯎꯕ ꯃꯇꯝꯗ ꯑꯩꯈꯣꯏꯅ ꯄꯥꯏꯈꯠꯄ ꯌꯥꯕꯁꯤ ꯑꯩꯈꯣꯏ ꯑꯌꯨꯛ ꯈꯨꯗꯤꯡꯒꯤ ꯍꯧꯒꯠꯂꯛꯂꯕ ꯃꯇꯨꯡꯗ ꯏꯁꯤꯡ ꯏꯁꯤꯡ ꯑꯏꯪꯡꯕ ꯑꯁꯤ ꯒ꯭ꯂꯥꯁ ꯑꯃ ꯐꯖꯟꯅ ꯊꯛꯄꯤꯕ ꯃꯊꯧ ꯇꯥꯏ ꯔꯤꯒꯨꯂꯔ ꯅꯥꯏꯅ ꯑꯗꯨꯒ ꯑꯩꯈꯣꯏꯅ ꯊꯥꯎꯁꯤ ꯊꯥꯎ ꯌꯥꯎꯕ ꯆꯤꯟꯖꯥꯛ ꯑꯁꯤ